ꯑꯉꯥꯡ ꯑꯣꯏꯔꯤꯉꯩꯗ ꯑꯩꯈꯣꯏꯅ ꯁ꯭ꯀꯨꯜ ꯅꯠꯇ꯭ꯔꯒ ꯀꯣꯂꯦꯖ ꯇ꯭ꯔꯤꯞ ꯆꯠꯈꯤꯕ ꯃꯐꯝ ꯈꯔ ꯑꯗꯨꯗꯤ ꯂꯩꯃꯔꯥꯝꯗ ꯂꯩꯕ ꯋꯥꯇꯔ ꯐꯣꯜ ꯋꯥꯔ ꯃꯦꯃꯣꯔꯤꯌꯦꯜ ꯃꯣꯏꯔꯥꯡ ꯀꯛꯆꯤꯡ ꯒꯥꯔꯗꯦꯟ ꯀꯥꯛꯆꯤꯡ ꯀꯪꯂꯥ ꯐꯩꯗꯤꯡꯒꯥ ꯒꯥꯔꯗꯦꯟ ꯁꯤꯜꯂꯩꯄꯨꯡ ꯔꯣꯖ ꯒꯥꯔꯗꯦꯟ ꯑꯁꯤꯅꯆꯤꯡꯕ ꯑꯁꯤ ꯑꯩꯈꯣꯏꯅ ꯑꯉꯥꯡ ꯑꯣꯏꯔꯤꯉꯩꯗ ꯆꯠꯈꯤꯕ ꯃꯐꯝ ꯑꯗꯨꯅꯤ ꯃꯁꯤꯗ ꯑꯩꯈꯣꯏꯅ ꯆꯠꯈꯤꯕ ꯃꯇꯝꯗ ꯌꯥꯝꯅ ꯀꯥꯟꯅꯕ ꯑꯃꯗꯤ ꯑꯩꯈꯣꯏꯅ ꯎꯕ ꯐꯪꯗ꯭ꯔꯤꯕ ꯀꯌꯥ ꯑꯃ ꯎꯕ ꯐꯪꯉꯤ ꯃꯐꯝꯁꯤꯗ ꯑꯩꯈꯣꯏꯅ ꯎꯕ ꯐꯪꯉꯤꯁꯦ ꯑꯩꯈꯣꯏꯅ ꯃꯇꯝ ꯀꯨꯏꯅ ꯌꯨꯝꯗ ꯂꯩꯔꯒꯁꯨ ꯁ꯭ꯀꯨꯜ ꯆꯠꯂꯒꯁꯨ ꯀꯔꯤꯒꯨꯝꯕ ꯑꯩꯈꯣꯏꯅ ꯑꯍꯦꯟꯕ ꯀꯩꯒꯨꯝꯕ ꯑꯃꯠꯇ ꯎꯕ ꯐꯪꯗꯦ ꯑꯗꯨꯕꯨ ꯃꯐꯝꯁꯤꯗ ꯆꯠꯂꯒ ꯎꯕꯗꯤ ꯐꯪꯉꯤ ꯋꯥꯇꯔ ꯐꯣꯜ ꯍꯥꯏꯔꯒ ꯑꯩꯈꯣꯏꯅ ꯏꯁꯤꯡ ꯏꯁꯤꯡ ꯆꯥꯏꯊꯕꯤ ꯍꯥꯏꯅ ꯈꯪꯅꯩ ꯑꯗꯨꯕꯨ ꯃꯐꯝꯗꯨꯗ ꯎꯕꯗ ꯑꯉꯛꯄ ꯑꯃ ꯄꯣꯛꯏ ꯋꯥꯔ ꯃꯦꯃꯣꯔꯤꯌꯦꯜꯁꯤꯁꯨ ꯎꯕ ꯃꯇꯝꯗ ꯑꯩꯈꯣꯏꯅ ꯄꯤꯛꯆꯔꯗ ꯎꯕ ꯃꯇꯝꯗꯗꯤ ꯂꯥꯏꯔꯤꯛꯀꯨꯝꯕ ꯎꯕ ꯃꯇꯝꯗꯗꯤ ꯑꯩꯈꯣꯏꯅ ꯂꯥꯏꯔꯤꯛ ꯑꯣꯏꯅ ꯄꯥꯔꯒꯇ ꯈꯪꯕꯅꯤ ꯑꯗꯨꯒ ꯑꯁꯦꯡꯕ ꯎꯕ ꯃꯇꯝꯗꯗꯤ ꯑꯉꯛꯄ ꯑꯃ ꯄꯣꯛꯏ ꯀꯛꯆꯤꯡ ꯒꯥꯔꯗꯦꯟ ꯍꯥꯏꯕ ꯃꯐꯝꯁꯤꯁꯨ ꯂꯩꯀꯣꯜꯅ ꯀꯣꯏꯁꯤꯜꯂꯒ ꯆꯤꯡ ꯃꯊꯛꯇ ꯂꯩ ꯉꯥꯛꯇꯅ ꯌꯣꯝꯁꯤꯜꯂꯒ ꯂꯩꯕ ꯃꯐꯝꯅꯤ ꯃꯐꯝꯗꯨꯗ ꯎꯕꯗ ꯌꯥꯝꯅ ꯐꯖꯕ ꯄꯨꯛꯅꯤꯡ ꯄꯨꯛꯅꯤꯡ ꯂꯧꯁꯤꯡ ꯑꯣꯏꯕ ꯑꯗꯨꯒ ꯌꯥꯝꯅ ꯀꯥꯟꯅꯕ ꯀꯌꯥ ꯑꯃ ꯎꯕ ꯐꯪꯉꯤ ꯂꯩ ꯀꯌꯥ ꯂꯩꯒꯤ ꯃꯈꯜ ꯃꯊꯦꯜ ꯃꯌꯥꯝꯃ ꯎꯕ ꯐꯪꯉꯤ ꯎꯕ ꯐꯪꯗꯕ ꯂꯩ ꯀꯌꯥ ꯑꯃꯁꯨ ꯃꯐꯝꯁꯤꯗ ꯂꯣꯏꯅ ꯍꯧꯔꯤ ꯑꯗꯨꯒ ꯀꯪꯂꯥ ꯍꯥꯏꯔꯤꯕ ꯃꯐꯝꯁꯤꯗꯅ ꯂꯥꯏꯐꯝ ꯂꯥꯏꯐꯝ ꯑꯣꯏꯕ ꯑꯗꯨꯒꯨꯝꯕ ꯊꯥꯏꯅꯒꯤ ꯃꯇꯝꯗ ꯅꯤꯡꯊꯧꯒꯤ ꯃꯇꯝꯗ ꯂꯩꯔꯝꯕ ꯀꯪꯂꯥꯁꯤꯗ ꯂꯥꯟꯒꯤ ꯃꯇꯝꯗꯁꯨ ꯅꯤꯡꯊꯧ ꯀꯌꯥ ꯑꯃ ꯂꯩꯔꯝꯃꯤ ꯍꯥꯏ ꯐꯩꯗꯤꯡꯒꯥ ꯒꯥꯔꯗꯦꯟ ꯍꯥꯏꯁꯤꯁꯨ ꯃꯐꯝ ꯑꯃꯅꯤ ꯒꯥꯔꯗꯦꯟ ꯑꯃꯅꯤ ꯑꯗꯨꯒ ꯁꯤꯜꯂꯩꯄꯨꯡꯁꯤꯁꯨ ꯒꯥꯔꯗꯦꯟꯅꯤ ꯒꯥꯔꯗꯦꯟꯁꯦ ꯃꯅꯤꯄꯨꯔꯗ ꯂꯩꯔꯤꯕ ꯒꯥꯔꯗꯦꯟ ꯈꯨꯗꯤꯡꯃꯛ ꯃꯥ ꯃꯥꯒꯤ ꯇꯣꯉꯥꯟꯕ ꯂꯩ ꯃꯌꯥꯝ ꯑꯃ ꯁꯥꯠꯂꯤ ꯐꯖ ꯐꯖꯕ ꯂꯩ ꯀꯌꯥ ꯑꯃ ꯎꯕ ꯐꯪꯉꯤ